ꯑꯣ ꯃꯥꯅꯦ ꯁꯤ ꯀꯩꯅꯣꯒꯤ ꯀꯦ ꯀꯦꯒꯤ ꯀꯩꯅꯣ ꯕꯥꯏꯁꯥꯏꯀꯜ ꯌꯣꯟꯕꯒꯤꯗꯣ ꯑꯣꯏꯔꯔꯥ ꯑꯣꯏꯗꯣꯏꯔꯥ ꯑꯣ ꯑꯃ ꯀꯩꯅꯣꯒꯤ ꯑꯦꯕꯣꯟ ꯁꯥꯏꯀꯜꯒꯤ ꯑꯃ ꯅꯨꯄꯥꯅ ꯊꯧꯕ ꯌꯥꯕ ꯁꯥꯏꯀꯜ ꯈꯤꯇꯪ ꯀꯩꯅꯣꯝ ꯃꯃꯜꯁꯨ ꯌꯥꯝꯅ ꯇꯥꯡꯗꯕꯤꯗ ꯑꯩꯈꯣꯏꯅ ꯊꯧꯕ ꯌꯥꯕ ꯑꯗꯨꯝ ꯀ꯭ꯋꯥꯂꯤꯇꯤ ꯂꯩꯕ ꯂꯩꯒꯗ꯭ꯔꯥ ꯑꯦꯕꯣꯟꯒꯤ ꯑꯣ ꯑꯗꯨꯝ ꯇ꯭ꯋꯦꯟꯇꯤ ꯇ꯭ꯋꯦꯟꯇꯤ ꯊꯥꯎꯖꯟꯃꯨꯛꯀꯤ ꯔꯦꯟꯖꯇ ꯂꯩꯗꯣꯏ ꯅꯠꯇ꯭ꯔꯥ

ꯑꯣ ꯍꯣꯏ ꯑꯗꯨ ꯍꯧꯖꯤꯛ ꯑꯗꯨꯗꯅ ꯀꯩꯀꯩ ꯂꯩꯔꯤꯅꯣ ꯍꯧꯖꯤꯛꯀꯤ ꯍꯧꯖꯤꯛꯇꯅ ꯑꯗꯨꯗꯅ ꯐꯪꯗꯣꯏꯁꯤꯅ ꯀꯩꯀꯩ ꯍꯦꯔꯣꯒꯨꯝꯕ ꯍꯔꯀꯦꯂꯤꯁ ꯂꯩꯗꯣꯏꯔꯥ ꯑꯗꯨꯗ ꯑꯣ ꯑꯣ ꯑꯗꯨꯗꯤ ꯍꯧꯖꯤꯛ ꯃꯣꯏ ꯆꯦꯟꯕꯗꯅ ꯀꯌꯥꯝ ꯀꯨꯏꯅ ꯆꯪꯗꯣꯏꯅꯣ ꯍꯧꯖꯤꯛꯀꯤ ꯑꯩꯅ ꯄꯥꯝꯃꯤ ꯄꯣꯠꯇꯨꯅ

ꯑꯣ ꯑꯣ ꯍꯞꯇꯥ ꯑꯃ ꯀꯩꯃꯗꯤ ꯑꯗꯨꯝ ꯆꯪꯉꯅꯦꯕ ꯑꯣ ꯑꯣ ꯑꯣ ꯍꯧꯖꯤꯛ ꯀꯩꯅꯣꯗ ꯁꯤ ꯀꯀꯥꯍꯣꯏꯗꯅ ꯀꯩꯅꯣ ꯇꯧꯗꯣꯏꯔꯥꯕ ꯗꯨꯀꯥꯟ ꯍꯥꯡꯕꯁꯦ ꯄꯨꯡ ꯀꯌꯥꯋꯥꯏꯐꯥꯎ ꯍꯥꯡꯗꯣꯔꯤ ꯑꯣꯑꯣꯑꯣ ꯑꯗꯨ ꯍꯌꯦꯡ ꯏꯁꯥ ꯂꯥꯛꯄꯅ ꯐꯗꯣꯏꯔꯥ ꯅꯠꯇ꯭ꯔꯒꯅ ꯍꯧꯖꯤꯛ ꯑꯩꯅ ꯄꯥꯝꯕ ꯁꯥꯏꯀꯜꯗꯨ ꯑꯗꯨꯝ ꯑꯗꯨꯝ ꯆꯤꯟꯅ ꯑꯗꯨꯝ ꯍꯥꯏꯔꯛꯑꯣ ꯍꯥꯏꯕ꯭ꯔꯥ

ꯍꯣꯍꯣ ꯍꯣꯏ ꯑꯗꯨꯏꯗꯤ ꯑꯩ ꯑꯗꯨꯝ ꯍꯌꯦꯡꯗꯣ ꯂꯥꯛꯑꯒꯦ ꯄꯨꯡ ꯑꯌꯨꯛ ꯑꯌꯨꯛꯛꯤꯗꯅ ꯄꯨꯡ ꯀꯌꯥꯐꯧ ꯄꯨꯡ ꯀꯌꯥꯗꯩ ꯍꯥꯡꯗꯣꯏꯕ ꯑꯣ ꯍꯣꯍꯣꯏ ꯑꯗꯨꯏꯗꯤ ꯍꯌꯦꯡ ꯑꯗꯨꯝ ꯂꯥꯛꯑꯒꯦ ꯑꯩ ꯑꯗꯨ ꯄꯨꯡ ꯑꯗꯨꯗ ꯑꯗꯨꯒ ꯄꯥꯝꯃꯤꯕ ꯄꯣꯠꯆꯩꯒꯤ ꯗꯤꯇꯦꯜ ꯃꯈꯩꯗꯣ ꯑꯩ ꯑꯗꯨꯝ ꯍꯥꯏꯔꯒꯦ ꯀꯩꯅꯣꯗꯤ ꯅꯠꯇꯦꯕ ꯁꯥꯏꯀꯜ ꯑꯃꯈꯛꯇꯗꯤ ꯅꯠꯇꯦ ꯑꯩꯅ ꯂꯧꯗꯣꯏꯗꯣ ꯁꯥꯏꯀꯜ ꯑꯩꯈꯣꯏ ꯑꯩꯈꯣꯏ ꯒ꯭ꯔꯨꯞ ꯒ꯭ꯔꯨꯞ ꯈꯔ ꯂꯩꯖꯦꯅ ꯇꯧꯕꯅꯦꯕ ꯑꯩꯈꯣꯏ ꯑꯣ ꯍꯣꯍꯣꯏ ꯑꯗꯨꯏꯗꯤ ꯑꯣ ꯍꯣꯏ ꯑꯗꯨꯗꯤ ꯍꯌꯦꯡ ꯏꯃꯥꯟꯅꯕꯈꯩꯒ ꯑꯗꯨꯝ ꯄꯨꯟꯅ ꯂꯥꯛꯑꯒꯦ ꯍꯣꯏ ꯊꯝꯖꯔꯒꯦ ꯊꯝꯖꯔꯒꯦ